ꯍꯥꯟꯅꯒꯤ ꯑꯍꯜ ꯂꯃꯟꯁꯤꯡꯅ ꯍꯧꯖꯤꯛꯀꯤ ꯇꯦꯛꯅꯣꯂꯣꯖꯤꯁꯦ ꯁꯤꯖꯤꯟꯅꯕꯒꯤ ꯈꯨꯗꯣꯡ ꯆꯥꯗ꯭ꯔꯤꯕꯒꯤ ꯃꯔꯝꯗꯤ ꯍꯥꯟꯅ ꯃꯣꯏꯒꯤ ꯃꯇꯝꯗꯗꯤ ꯍꯥꯏꯔꯤꯕ ꯁ꯭ꯃꯥꯔꯠ ꯐꯣꯟꯁꯤꯡꯁꯦ ꯀꯩꯝ ꯂꯩꯔꯝꯗꯦꯕ ꯃꯣꯏꯒꯤ ꯃꯣꯏꯒꯤ ꯂꯩꯔꯝꯕ ꯍꯥꯏꯔꯒꯗꯤ ꯅꯣꯀꯤꯌꯥ ꯊ꯭ꯔꯤ ꯁꯤꯛꯁꯇꯤ ꯋꯥꯥꯟ ꯁꯤꯁꯦ ꯁꯤꯁꯤꯗꯤ ꯑꯗꯨꯝ ꯑꯉꯥꯡ ꯑꯩꯈꯣꯏ ꯇꯃꯣꯒꯤ ꯃꯆꯥꯅ ꯑꯩꯈꯣꯏ ꯇꯃꯣꯒꯤ ꯏꯆꯥꯅ ꯃꯆꯥꯅ ꯀꯣ ꯍꯥꯏꯕꯗꯤ ꯏꯆꯥꯅꯨꯄꯤꯅ ꯑꯗꯨꯝ ꯍꯧꯖꯤꯛ ꯑꯗꯨꯝ ꯅꯝꯕꯤ ꯁꯥꯟꯅꯩꯑꯦꯕ ꯑꯩꯈꯣꯏ ꯕꯣꯛꯍꯣꯏꯒꯤ ꯐꯥꯟꯗꯣ ꯃꯣꯏꯗ ꯀꯩꯝ ꯑꯗꯨ ꯗ꯭ꯔꯀꯥꯔ ꯀꯩꯝ ꯑꯣꯏꯗꯦꯕ ꯑꯗꯨꯗꯤ ꯑꯣꯟꯂꯤ ꯀꯣꯜ ꯇꯧꯕꯅꯦꯕ ꯑꯗꯨꯅ ꯑꯗꯨꯗꯤ ꯑꯗꯨꯝ ꯁꯤꯖꯤꯟꯅꯕ ꯂꯣꯏꯅ ꯑꯍꯜ ꯂꯃꯟ ꯂꯣꯏꯅ ꯁꯤꯖꯤꯟꯅꯕ ꯌꯥꯏꯌꯦꯕ ꯅꯨꯉꯥꯏꯌꯦꯕ ꯑꯗꯨꯗꯤ ꯋꯥꯜ ꯂꯩꯔꯦ ꯇꯨ ꯂꯩꯔꯦ ꯊ꯭ꯔꯤ ꯂꯩꯔꯦ ꯑꯦ ꯕꯤ ꯁꯤ ꯂꯩꯔꯦ ꯊ꯭ꯔꯤ ꯂꯩꯔꯦ ꯑꯗꯨꯗ ꯀꯩ ꯆꯪꯗꯧꯔꯤꯒꯦ ꯀꯔꯤ ꯗ꯭ꯔꯀꯥꯔ ꯑꯣꯔꯤꯒꯦ ꯑꯗꯨꯗꯤ ꯀꯔꯤꯝꯇ ꯍꯥꯏꯗꯤ ꯁꯤꯖꯤꯅꯗꯕꯒꯨꯝꯕꯅꯦꯕ ꯀꯣꯜ ꯇꯧꯕꯁꯤꯗ ꯀꯔꯤ ꯀꯥꯟꯅꯗꯣꯏꯅꯣ ꯍꯥꯏꯗꯤ ꯃꯔꯨ ꯑꯣꯏꯅ ꯑꯩꯈꯣꯏꯅ ꯄꯥꯝꯃꯤꯁꯦ ꯑꯦꯐ ꯕꯤ ꯇ꯭ꯋꯤꯇꯔ ꯏꯟꯁꯇꯒ꯭ꯔꯥꯝꯁꯦ ꯁꯤꯁꯦ ꯑꯁꯨꯛꯀꯤ ꯃꯇꯤꯛ ꯃꯣꯏꯗ ꯈꯨꯗꯣꯡ ꯆꯥꯗꯕꯗꯣ ꯍꯥꯏꯕꯗꯨ ꯑꯣꯏꯑꯦꯕ ꯁꯤꯖꯤꯅꯕꯗ

ꯑꯦꯐ ꯕꯤ ꯀꯃꯥꯏꯅ ꯆꯪꯒꯗꯒꯦ ꯍꯥꯏꯕꯁꯤ ꯇꯥꯛꯅꯕ ꯄꯨꯡꯈꯥꯏ ꯑꯃꯅꯦꯕ ꯆꯪꯗꯣꯏꯁꯦ ꯑꯗꯣ ꯇꯥꯛꯅꯕꯒꯤ ꯃꯇꯝꯁꯨ ꯂꯩꯇꯕ ꯍꯧꯖꯤꯛ ꯑꯉꯥꯡꯁꯤꯡꯁꯦ ꯒꯦꯝ ꯁꯅꯈ꯭ꯔꯦ ꯄꯕꯖꯤ ꯃꯣꯕꯥꯏꯜ ꯂꯤꯖꯦꯟꯁꯤ ꯁꯥꯅꯈ꯭ꯔꯗꯤ ꯑꯍꯜ ꯂꯃꯟꯅ ꯀꯧꯕꯁꯤ ꯇꯥꯗ꯭ꯔꯦ ꯑꯗꯨꯅ ꯃꯣꯏꯅ ꯍꯩꯍꯟꯒꯦ ꯍꯥꯏꯕ ꯇꯥꯔꯒꯗꯤ ꯃꯅꯥꯛꯇ ꯇꯥꯛꯄꯤꯕ ꯇꯝꯕꯤꯕ ꯃꯥꯏ ꯃꯆꯥ ꯅꯠꯇ꯭ꯔꯒ ꯂꯩꯀꯥꯏꯗꯨꯒꯤ ꯑꯍꯜ ꯑꯉꯥꯡ ꯃꯣꯏ ꯁꯃꯥꯔꯠ ꯐꯣꯟ ꯄꯥꯏꯕ ꯁꯤꯖꯤꯟꯅꯕ ꯍꯩꯕ ꯑꯉꯥꯡ ꯑꯃꯅ ꯅꯠꯇ꯭ꯔꯒ ꯑꯍꯜ ꯑꯃꯅ ꯐꯖꯅ ꯇꯥꯛꯄꯤꯕ ꯇꯥꯔꯥꯗꯤ ꯐꯖꯅ ꯑꯁꯨꯛꯀꯤꯃꯇꯤꯛ ꯍꯩꯒꯅꯦꯕ ꯃꯣꯏ ꯑꯩꯈꯣꯏꯅ ꯄꯥꯏꯅꯔꯤꯕ ꯆꯥꯡꯁꯤꯗ ꯍꯩꯒꯅꯦꯕ ꯃꯣꯏ ꯑꯗꯨꯒ ꯀꯩꯒꯨꯝꯕ ꯐꯖꯅ ꯊꯥꯛꯑꯗꯤ ꯑꯗꯨꯝ ꯈꯨꯗꯝ ꯑꯣꯏꯅ ꯑꯩ ꯍꯥꯏꯒꯦꯕ ꯁꯣꯟꯗ ꯑꯁꯤ ꯀꯩꯅꯣ ꯃꯣꯔꯦꯗ ꯀꯩꯅꯣ ꯁꯟ ꯍꯨꯔꯥꯟꯕꯒꯤ ꯅꯨꯄꯥ ꯑꯃ ꯐꯔꯦ ꯈꯜꯂꯁꯦꯕ ꯁꯤ ꯁꯟ ꯍꯨꯔꯥꯟꯕ ꯅꯨꯄꯥꯁꯦ ꯍꯨꯔꯥꯟꯈꯤꯕ ꯃꯐꯝꯗꯨꯗꯒꯤ ꯃꯤꯅ ꯍꯥꯏꯅꯔꯛꯄꯗ ꯁꯨꯝ ꯁꯨꯝ ꯁꯨꯝ ꯁꯨꯝ ꯍꯥꯏꯅꯔꯛꯄ ꯀꯥꯟꯗ ꯑꯩꯈꯣꯏꯒꯤ ꯑꯩꯈꯣꯏ ꯄꯨꯄꯨꯗꯨꯗ ꯍꯥꯏꯔꯛꯄ ꯀꯥꯟꯗ ꯄꯨꯄꯨꯗꯨꯅ ꯃꯤꯅ ꯍꯥꯏꯔꯛꯄꯗꯣ ꯇꯔꯒ ꯑꯁꯤꯗ ꯁꯟ ꯑꯃ ꯍꯨꯔꯥꯜꯍꯧꯔꯦꯍꯦ ꯇꯥꯗꯣꯏꯅꯦꯕ ꯑꯩꯅ ꯁꯤꯗ ꯐꯝꯃꯒꯗꯤ ꯑꯩ ꯀꯩꯝ ꯊꯣꯛꯎꯗꯦꯕ ꯊꯣꯡꯖꯤꯟꯐꯧ ꯂꯥꯟꯊꯣꯛꯎꯗꯦ ꯀꯟꯊꯣꯛꯎꯗꯦꯕ ꯁꯤꯗ ꯀꯥꯟꯊꯣꯛꯎꯏꯁꯦ ꯑꯩꯅ ꯑꯗꯨꯝ ꯃꯣꯕꯥꯏꯜ ꯂꯤꯖꯦꯟ ꯁꯥꯟꯅꯅ ꯉꯩꯍꯥꯛ ꯃꯣꯕꯥꯏꯜ ꯂꯤꯖꯦꯟ ꯁꯥꯟꯅꯔꯨꯕ ꯈꯔ ꯂꯩꯔꯀꯥꯟꯗ ꯆꯥꯛ ꯆꯔꯝꯗꯥꯏ ꯑꯃ ꯑꯣꯏꯒꯦꯔꯥ ꯑꯃ ꯑꯣꯏꯒꯦꯔꯥ ꯊꯕꯛ ꯍꯥꯡꯉꯛꯄꯗ ꯁꯥꯟꯅꯅꯤꯡꯗꯕ ꯇꯟꯖꯥꯗꯨꯗꯤ ꯑꯦꯐ ꯕꯤ ꯉꯩꯍꯥꯛ ꯆꯪꯕ ꯀꯥꯟꯗ ꯉꯁꯥꯏꯒꯤ ꯁꯟ ꯍꯨꯔꯥꯟꯕꯒꯤꯗꯣ ꯊꯣꯛꯂꯛꯑꯅꯤꯕ ꯑꯩꯌꯥ ꯑꯗꯨꯗ ꯁꯟ ꯍꯨꯔꯥꯟꯈꯤꯕ ꯃꯣꯔꯦ ꯂꯩꯀꯥꯏꯗ ꯑꯋꯥꯡ ꯂꯩꯀꯥꯏꯗ ꯑꯗꯨ ꯂꯩꯀꯥꯏꯗꯨꯗ ꯍꯨꯔꯥꯟꯈꯤꯕꯅꯤ ꯁꯟꯗꯣ ꯑꯗꯨꯅ ꯑꯗꯨꯝ ꯑꯗꯨꯝ ꯑꯦꯐ ꯕꯤꯗꯩ ꯈꯪꯕ ꯉꯝꯃꯦ ꯑꯗꯨꯅ ꯂꯥꯏꯍꯟꯒꯦ ꯍꯥꯏꯕ ꯇꯥꯕ ꯑꯗꯨꯃꯥꯏꯅ ꯈꯪꯍꯟꯒꯦ ꯑꯍꯟꯁꯤꯡꯗꯣ ꯈꯪꯍꯟꯒꯦ ꯂꯥꯏꯍꯟꯒꯦ ꯍꯥꯏꯕ ꯇꯥꯔꯒꯗꯤ ꯃꯅꯥꯛꯇ ꯂꯩꯔꯤꯕ ꯑꯉꯥꯡ ꯃꯁꯨ ꯃꯆꯥ ꯑꯃꯗꯤ ꯂꯩꯀꯥꯏꯗ ꯂꯩꯔꯤꯕ ꯑꯍꯜ ꯑꯉꯥꯡꯁꯤꯡꯗꯨꯅ ꯐꯖꯅ ꯇꯥꯛꯄꯤꯕ ꯍꯥꯏꯕ ꯃꯊꯧ ꯑꯃ ꯆꯪꯏ ꯑꯗꯨꯗꯩꯗꯨꯗ ꯁ꯭ꯃꯥꯔꯠ ꯐꯣꯟ ꯁꯤꯖꯤꯟꯅꯕ ꯇꯦꯛꯅꯣꯂꯣꯖꯤ ꯁꯤꯖꯤꯟꯅꯕ ꯍꯩꯔꯛꯀꯅꯤ